ꯑꯩꯈꯣꯏꯒꯤ ꯂꯥꯏꯅꯤꯡ ꯍꯥꯏꯖꯔꯕꯗꯤ ꯁꯅꯥꯃꯍꯤ ꯂꯥꯏꯅꯤꯡ ꯑꯁꯤꯅ ꯍꯥꯏꯅꯤꯡꯉꯤ ꯃꯁꯤꯅ ꯍꯥꯏꯕꯗꯤ ꯑꯩꯈꯣꯏꯒꯤ ꯂꯥꯏꯅꯤꯡ ꯑꯁꯤꯅ ꯑꯩꯉꯣꯟꯗ ꯑꯗꯨꯛꯀꯤ ꯃꯇꯤꯛ ꯆꯥꯎꯅ ꯑꯐꯕ ꯀꯌꯥ ꯑꯃ ꯇꯝꯕꯤꯔꯤ ꯂꯥꯏꯅꯤꯡ ꯍꯥꯏꯕꯁꯤꯇꯕꯨ ꯐꯠꯇꯕ ꯊꯕꯛ ꯇꯧꯋꯤ ꯍꯥꯏꯕ ꯂꯥꯏꯅꯤꯡ ꯑꯃꯠꯇꯒꯤ ꯂꯥꯏꯔꯤꯛꯇ ꯍꯥꯏꯗꯦ ꯑꯗꯨ ꯑꯣꯏꯅꯁꯨ ꯀꯅꯥꯒꯨꯝꯕ ꯈꯔꯅ

ꯀꯅꯥꯒꯨꯝꯕ ꯈꯔꯅ ꯀꯅꯥꯒꯨꯝꯕ ꯈꯔꯅ ꯑꯗꯨꯒꯤ ꯑꯣꯟꯅ ꯇꯩꯅꯕꯗ

ꯃꯤꯒꯤ ꯃꯄꯣꯠ ꯃꯄꯣꯠ ꯃꯔꯜ ꯃꯤꯍꯧꯔꯤ ꯑꯗꯨꯒꯤ ꯗꯃꯛ ꯃꯤꯒꯤ ꯄꯨꯟꯁꯤ ꯀꯌꯥ ꯑꯃꯁꯨ

ꯃꯥꯡꯍꯟꯕꯤꯔꯤ ꯑꯗꯨꯕꯨ ꯑꯩꯅ ꯈꯪꯖꯕꯗꯗꯤ ꯂꯥꯏꯅꯤꯡ ꯑꯁꯤꯅ ꯇꯥꯕ ꯍꯥꯏꯕ ꯋꯥꯐꯝ ꯈꯔ ꯑꯗꯨꯗꯤ ꯃꯤꯕꯨ ꯅꯨꯡꯁꯤꯕꯤꯌꯨ ꯃꯤꯒꯤ ꯑꯄꯥꯝꯕ ꯇꯧꯕꯤꯌꯨ ꯃꯤꯒꯤ ꯃꯥꯡꯅꯕ ꯇꯧꯕꯤꯒꯅꯨ ꯇꯧ ꯇꯧꯒꯅꯨ ꯃꯤꯄꯨꯡ ꯈꯨꯗꯤꯡ ꯆꯞ ꯃꯥꯟꯅꯕ ꯃꯥꯟꯅꯅ ꯑꯐꯕ ꯃꯤꯠꯌꯦꯡꯗ ꯌꯦꯡꯕꯤꯌꯨ ꯍꯥꯏꯅ ꯑꯩꯒꯤ ꯂꯥꯏꯅꯤꯡꯗ

ꯇꯠꯇꯅ ꯍꯥꯏ ꯃꯁꯤꯅ ꯑꯩꯈꯣꯏꯒꯤ ꯋꯥꯈꯜ ꯑꯃꯗꯤ ꯍꯛꯆꯥꯡꯕꯨ ꯏꯪꯅ ꯆꯤꯛꯅ ꯂꯩꯍꯟꯕ ꯉꯝꯍꯟꯂꯤ